ꯇꯦꯛꯅꯣꯂꯣꯖꯤꯒꯤ ꯂꯝꯗ ꯆꯥꯎꯈꯠꯄꯅ ꯑꯩꯈꯣꯏꯒꯤ ꯄꯨꯟꯁꯤꯗ ꯍꯧꯖꯤꯛ ꯒꯥꯔꯤ ꯊꯧꯕꯗꯕꯨ ꯑꯣꯏꯔꯁꯨ ꯌꯨꯝꯒꯤ ꯏꯃꯨꯡꯒꯤ ꯄꯣꯠ ꯆꯩ ꯁꯤꯖꯤꯟꯅꯕꯗꯕꯨ ꯑꯣꯏꯔꯕꯁꯨ ꯍꯧꯖꯤꯛꯇꯤ ꯗꯤꯖꯤꯇꯦꯜ ꯉꯥꯛꯇ ꯑꯣꯏꯔꯦ ꯗꯤꯖꯤꯇꯦꯜ ꯑꯣꯏꯔꯛꯄꯁꯤꯡ ꯑꯗꯨꯗꯤ ꯀꯥꯔꯒꯤ ꯍꯥꯟꯅ ꯑꯩꯈꯣꯏꯅ ꯁꯣ ꯁꯤꯖꯤꯟꯅꯔꯝꯕꯗꯨ ꯍꯧꯖꯤꯛ ꯕꯇꯟ ꯈꯛꯇꯅ

ꯃꯤꯅꯤꯠ ꯊꯝꯗꯨꯅ ꯁꯤꯖꯤꯟꯅꯕꯗ ꯌꯥꯝ ꯂꯥꯏꯅ ꯁꯤꯖꯤꯟꯅꯕ ꯑꯣꯏꯔꯦ ꯑꯗꯨꯗꯨꯅ ꯑꯋꯥꯕ ꯑꯝꯇ ꯂꯩꯇ꯭ꯔꯦ ꯃꯁꯤꯒꯤ ꯇꯦꯛꯅꯣꯂꯣꯖꯤ ꯆꯥꯊꯈꯠꯂꯛꯄꯅ ꯍꯧꯖꯤꯛꯇꯤ ꯑꯩꯈꯣꯏꯅ ꯏꯟꯇꯔꯅꯦꯠꯇꯒꯤꯁꯨ ꯀꯥꯅꯕ ꯌꯥꯝꯅ ꯐꯪꯏ